ꯑꯩꯈꯣꯏꯅ ꯑꯩꯈꯣꯏꯒꯤ ꯏꯪꯈꯣꯜꯗ ꯄꯥꯝꯕꯤꯁꯤꯡ ꯊꯥꯕ ꯑꯁꯤꯅ ꯑꯩꯈꯣꯏꯗ ꯅꯠꯇꯅ ꯑꯀꯣꯏꯕ ꯑꯃꯗꯤ ꯁꯥ ꯁꯟꯁꯤꯡꯗꯁꯨ ꯀꯥꯟꯅꯕ ꯌꯥꯝꯅ ꯄꯤ ꯑꯩꯈꯣꯏꯅ ꯊꯥꯔꯤꯕ ꯍꯩ ꯂꯩ ꯄꯥꯝꯕꯤꯁꯤꯡꯁꯤꯅ ꯑꯩꯈꯣꯏꯒꯤ ꯑꯦꯟꯚꯥꯏꯔꯣꯟꯃꯦꯟꯗ ꯁꯤꯠꯂꯤꯕ ꯅꯨꯡꯁꯤꯠ ꯅꯨꯡꯁꯥ ꯑꯁꯤꯕꯨ ꯁꯟꯗꯣꯛꯄꯗ ꯃꯇꯦꯡ ꯑꯣꯏ ꯑꯗꯨꯒ ꯑꯩꯈꯣꯏꯅ ꯀꯥꯔꯕꯣꯟ ꯗꯥꯏꯑꯣꯛꯁꯥꯏꯠ ꯍꯣꯟꯗꯣꯛꯄ ꯄꯥꯝꯕꯤꯁꯤꯡꯅ ꯑꯩꯈꯣꯏꯗ ꯑꯣꯛꯁꯤꯖꯦꯟ ꯐꯪꯍꯟꯕꯤꯕ ꯑꯁꯤꯒꯨꯝꯕ ꯀꯌꯥ ꯑꯃ ꯃꯇꯦꯡ ꯑꯣꯏꯅꯩ ꯑꯗꯨꯒ ꯁꯥ ꯁꯟꯁꯤꯡꯗꯁꯨ ꯑꯩꯈꯣꯏꯅ ꯊꯥꯔꯤꯕ ꯍꯩ ꯂꯩ ꯎꯄꯥꯜ ꯋꯥꯄꯥꯜꯁꯤꯡꯅ ꯑꯩꯈꯣꯏꯒꯤ ꯃꯆꯤꯟꯖꯥꯛ ꯑꯣꯏꯗꯨꯅ ꯃꯈꯣꯏꯕꯨꯁꯨ ꯄꯨꯟꯅ ꯍꯤꯡꯃꯤꯟꯅꯕꯗ ꯃꯇꯦꯡ ꯑꯣꯏ